ꯑꯩꯒꯤ ꯄꯥꯝꯖꯕ ꯁꯤꯖꯟꯗꯤ ꯁ꯭ꯄ꯭ꯔꯤꯡ ꯁꯤꯖꯟ ꯑꯗꯨꯒ ꯑꯩꯈꯣꯏ ꯃꯅꯤꯄꯨꯔ ꯂꯣꯟꯗ ꯌꯦꯅꯤꯡꯊꯥ ꯀꯣ ꯑꯁꯤꯒꯤ ꯑꯩꯈꯣꯏ ꯁꯤꯒꯤ ꯁꯤꯖꯟꯁꯤꯗ ꯌꯥꯎꯁꯪ ꯊꯥ ꯌꯥꯎꯁꯪ ꯃꯌꯥꯝ ꯂꯩꯔꯦ ꯌꯥꯎꯁꯪꯁꯤꯗ ꯅꯨꯉꯥꯏꯕꯁꯤ ꯃꯌꯥꯝ ꯄꯨꯟꯕ ꯈꯣꯠꯄ ꯑꯗꯒꯤ ꯆꯥꯔꯦ ꯆꯥꯕ ꯍꯥꯎꯕ ꯁꯤꯅ ꯆꯥꯅꯤꯡ ꯆꯥꯅꯤꯡꯕ ꯑꯗꯒꯤ ꯐꯤꯔꯣꯜꯃꯛꯇ ꯍꯥꯏꯔꯁꯨ ꯐꯖꯕ ꯁꯦꯠꯅꯤꯡꯕ ꯃꯇꯝ ꯋꯥꯈꯜ ꯅꯨꯡꯉꯥꯏꯕ ꯃꯇꯝ ꯍꯥꯏ ꯇꯥꯔꯦ ꯁꯤꯒꯤ ꯁꯤꯖꯟꯁꯤ ꯃꯁꯤ ꯁꯤꯖꯟꯁꯤꯗ ꯑꯩꯈꯣꯏ ꯃꯌꯥꯝ ꯐꯪꯁꯟ ꯃꯌꯥꯝ ꯂꯩꯒ꯭ꯔꯦ ꯅꯨꯃꯤꯠ ꯃꯉꯥ ꯅꯨꯃꯤꯠ ꯃꯉꯥꯅꯤꯁꯤꯃꯛ ꯑꯗꯨꯝ ꯐꯪꯁꯟ ꯋꯥꯠꯇꯦ ꯅꯣꯡꯉꯥꯟꯕꯗꯒꯤ ꯅꯨꯃꯤꯠ ꯇꯥꯕꯐꯥꯎ ꯑꯗꯨꯝ ꯑꯌꯨꯛꯇꯅ ꯁ꯭ꯄꯣꯔꯠ ꯇꯧꯕꯅꯤ ꯈꯪꯗꯦ ꯑꯗꯩ ꯅꯨꯡꯗꯥꯡꯗꯅ ꯊꯥꯕꯜ ꯆꯣꯡꯕ ꯑꯗꯣ ꯁꯤ ꯃꯉꯥꯏ ꯑꯗꯨꯒ ꯆꯥꯛ ꯆꯥꯟꯅꯕꯅ ꯆꯥꯛ ꯆꯥꯟꯅꯕꯁꯨ ꯃꯈꯜ ꯌ ꯁꯤꯗꯗꯤ ꯑꯗꯨꯝ ꯇꯣꯏꯔꯦ ꯃꯌꯥꯝꯁꯤ ꯑꯗꯨꯅ ꯁꯤꯒꯤ ꯃꯇꯝꯁꯤ ꯌꯥꯝꯅ ꯅꯨꯡꯉꯥꯏꯕ ꯁꯤꯖꯟ ꯑꯃꯅꯤ ꯑꯗꯨꯒ ꯁꯤꯒꯤ ꯑꯩ ꯈꯛꯇ ꯅꯠꯇꯅ ꯁꯤꯒꯤ ꯁꯤꯖꯟꯁꯤꯗ ꯅꯨꯡꯉꯥꯏꯔꯤꯁꯤ ꯃꯤ ꯃꯌꯥꯝ ꯃꯤꯄꯨꯝ ꯈꯨꯗꯤꯡꯃꯛ ꯑꯗꯨꯝ ꯂꯣꯏꯅ ꯅꯨꯡꯉꯥꯏꯅꯕ ꯁꯤꯖꯟꯅꯤ ꯌꯥꯎꯁꯪꯒꯤ ꯃꯇꯝꯁꯤ ꯑꯗꯨꯝ ꯋꯦꯗꯔ ꯐꯪꯏ ꯑꯗꯨꯝ ꯋꯤꯟꯇꯔ ꯂꯣꯏꯁꯤꯜꯂꯛꯄ ꯑꯗꯩ ꯁꯃꯔ ꯆꯪꯁꯤꯜꯂꯛꯄ ꯑꯗ ꯁꯤꯒꯤ ꯋꯦꯗꯔ ꯇꯥꯡ ꯂꯪꯗꯥꯏꯒꯤ ꯅꯨꯉꯥꯏꯕꯁꯤ ꯁꯤꯒꯤ ꯃꯇꯝꯁꯤ ꯑꯩꯈꯣꯏ ꯌꯥꯎꯁꯪꯁꯤ ꯃꯇꯝ ꯌꯥꯎꯁꯪꯒꯤ ꯃꯇꯝꯁꯤꯗ ꯐꯪꯏ